ꯃꯅꯤꯄꯨꯔꯤ ꯂꯣꯜ ꯑꯁꯤ ꯃꯅꯤꯄꯨꯔꯤꯗꯇ ꯂꯣꯟꯅꯩ ꯑꯇꯣꯞ ꯑꯇꯣꯞꯄ ꯂꯝꯗꯁꯨ ꯃꯅꯤꯄꯨꯔꯤ ꯂꯣꯜ ꯑꯁꯤ ꯂꯣꯟꯅ ꯍꯟꯕ ꯄꯥꯝꯃꯤ ꯃꯔꯝꯗꯤ ꯂꯣꯜ ꯑꯁꯤꯅ ꯑꯃꯒ ꯑꯃꯒ ꯏ ꯄꯥꯎ ꯐꯥꯎꯅꯍꯟꯅꯕꯗ ꯌꯥꯝꯅ ꯃꯔꯨ ꯑꯣꯏ ꯂꯣꯜ ꯑꯁꯤ ꯇꯁꯦꯡꯅꯅ ꯃꯔꯨ ꯑꯣꯏꯅ ꯑꯩꯈꯣꯏ ꯃꯅꯤꯄꯨꯔꯗꯇ ꯂꯣꯟꯕꯁꯤ ꯑꯄꯥꯝꯕ ꯑꯣꯏꯗꯦ ꯑꯇꯣꯞꯄ ꯏꯁꯇꯦꯠꯇꯁꯨ ꯂꯣꯟꯅ ꯍꯟꯕ ꯄꯥꯝꯃꯤ ꯃꯇꯧ ꯑꯁꯨꯝꯅ ꯂꯣꯜ ꯑꯁꯤ ꯄꯥꯛ ꯁꯟꯅ ꯁꯤꯖꯤꯟꯅꯍꯟꯕ ꯄꯥꯝꯃꯤ